ꯃꯅꯤꯄꯨꯔꯗ ꯑꯩꯈꯣꯏꯒꯤ ꯏꯟꯗꯁꯇ꯭ꯔꯤꯁ ꯐꯦꯛꯇ꯭ꯔꯤꯁꯅꯆꯤꯡꯕꯗ ꯇꯦꯛꯅꯣꯂꯣꯖꯤꯁꯦ ꯑꯗꯨꯛꯀꯤ ꯃꯇꯤꯛ ꯁꯤꯖꯤꯟꯅꯔꯦ ꯃꯁꯤꯅ ꯑꯩꯈꯣꯏꯒꯤ ꯃꯥꯁ ꯄ꯭ꯔꯗꯛꯁꯟ ꯇꯧꯕ ꯑꯃꯗꯤ ꯄꯦꯀꯦꯖꯤꯡ ꯇꯧꯕ ꯂꯦꯕꯦꯂꯤꯡ ꯇꯧꯕꯗ ꯃꯔꯨꯑꯣꯏꯅ ꯁꯤꯖꯤꯟꯅꯩ ꯃ ꯃꯔꯝ ꯑꯁꯤꯅ ꯑꯩꯈꯣꯏꯒꯤ ꯃꯥꯁ ꯄ꯭ꯔꯗꯛꯁꯟ ꯇꯧꯕ ꯄꯣꯠꯊꯣꯛ ꯍꯦꯟꯅ ꯄꯨꯊꯣꯛꯍꯟꯕꯗ ꯇꯦꯛꯅꯣꯂꯣꯖꯤꯁꯤꯅ ꯑꯗꯨꯛꯀꯤ ꯃꯇꯤꯛ ꯃꯇꯦꯡ ꯄꯥꯡꯉꯦ ꯑꯃꯗꯤ ꯁꯦꯃꯤꯠꯂꯣꯟꯗꯁꯨ ꯑꯆꯧꯕ ꯏꯝꯄꯦꯛ ꯑꯃ ꯄꯤ ꯑꯗꯨꯒ ꯑꯩꯈꯣꯏꯒꯤ ꯃꯥꯔꯀꯦꯇꯤꯡꯒꯤ ꯂꯝꯗꯁꯨ ꯇꯦꯛꯅꯣꯂꯣꯖꯤꯁꯦ ꯑꯗꯨꯛꯀꯤ ꯃꯇꯤꯛ ꯇꯉꯥꯏ ꯐꯗ꯭ꯔꯦ ꯃꯔꯝꯗꯤ ꯑꯦꯗꯕꯔꯇꯤꯁꯃꯦꯟ ꯑꯃꯗꯤ ꯑꯩꯈꯣꯏꯒꯤ ꯃꯥꯔꯀꯦꯇꯤꯡ ꯁꯦꯛꯇꯔꯁꯤꯡꯗ ꯑꯩꯈꯣꯏꯒꯤ ꯑꯣ ꯑꯣꯟꯂꯥꯏꯟ ꯑꯦꯗꯕꯔꯇꯤꯁꯃꯦꯟꯅꯆꯤꯡꯕ ꯑꯗꯨꯒ ꯑꯩꯈꯣꯏꯒꯤ ꯑꯩꯈꯣꯏꯒꯤ ꯗꯤꯂꯤꯕ꯭ꯔꯤ ꯁꯔꯕꯤꯁꯦꯁꯅꯆꯤꯡꯕ ꯃꯌꯥꯝ ꯑꯃ ꯀꯁꯇꯃꯔ ꯁꯔꯕꯤꯁꯁꯤꯅ ꯃꯌꯥꯝ ꯆꯤꯡꯕꯁꯤꯅ ꯑꯩꯈꯣꯏꯒꯤ ꯇꯦꯛꯅꯣꯂꯣꯖꯤꯁꯤꯅ ꯑꯗꯨꯛꯀꯤ ꯃꯇꯤꯛ ꯀꯥꯟꯅꯕ ꯄꯤꯌꯦ ꯑꯃꯗꯤ ꯀꯝꯄꯅꯤ ꯑꯃ ꯑꯅꯤ ꯄꯣꯠꯂꯝ ꯑꯃ ꯁꯦꯃꯤꯠꯂꯣꯟꯗ ꯆꯥꯎꯈꯠꯍꯟꯒꯦ ꯍꯥꯏ ꯇꯥꯔꯒꯗꯤ ꯑꯩꯈꯣꯏꯒꯤ ꯇꯦꯛꯅꯣꯂꯣꯖꯤꯁꯦ ꯆꯪꯗꯕ ꯌꯥꯗ꯭ꯔꯕ ꯄꯣꯠꯂꯝ ꯑꯃ ꯑꯣꯏꯌꯦꯅ ꯊꯝꯖꯒꯦ